ꯍꯂꯣ ꯁꯤꯁꯦ ꯀꯩꯅꯣ ꯑꯣꯏꯗꯣꯏꯔꯥ ꯀꯥꯡꯄꯣꯛꯄꯤ ꯃꯌꯥꯏ ꯂꯩꯀꯥꯏꯒꯤ ꯉꯥ ꯐꯥꯝ ꯇꯧꯕ ꯖꯦꯅꯁ ꯑꯣꯏꯗꯣꯏꯔꯥ ꯑꯣ ꯀꯩꯅꯣ ꯇꯧꯕꯅꯦ ꯉꯥꯒꯨꯝꯕ ꯍꯧꯖꯤꯛ ꯍꯧꯖꯤꯛ ꯉꯥ ꯂꯩꯕ ꯈꯣꯠꯄ ꯌꯥꯒꯗ꯭ꯔꯅ ꯍꯪꯒꯦ ꯇꯧꯕꯅꯦ ꯉꯥ ꯉꯥ ꯍꯥꯏꯁꯦ ꯁꯨꯝ ꯀꯩꯅꯣ ꯒ꯭ꯔꯥꯁꯇꯅꯦꯕꯀꯣ ꯒ꯭ꯔꯥꯁꯇ ꯍꯥꯏꯗꯤ ꯉꯥꯁꯦ ꯍꯧꯖꯤꯛ ꯐꯥꯔꯒ ꯂꯩꯔꯤꯔ ꯅꯠꯇ꯭ꯔꯒ ꯉꯥꯁꯦ ꯑꯩꯅ ꯍꯥꯏ ꯃꯇꯨꯡꯗ ꯉꯥꯁꯦ ꯀꯣꯟꯅ ꯐꯥꯕꯤꯗꯣꯏꯔꯥ ꯍꯥꯏꯔ ꯃꯇꯨꯡ ꯐꯥ ꯍꯥꯏꯁꯦ ꯉꯥꯁꯦ ꯁꯨꯝ ꯉꯥ ꯑꯃꯗꯅꯦ ꯀꯦ ꯖꯤ ꯀꯌꯥꯃꯨꯛ ꯇꯥꯕꯒꯤ ꯆꯥꯡ ꯂꯩꯔꯅꯤ ꯑꯗꯨꯗꯤ ꯑꯗꯨꯗꯤ ꯉꯥꯗꯤ ꯐꯖꯔꯦꯅꯦ ꯑꯗꯨ ꯉꯥꯁꯦ ꯀꯦ ꯖꯤꯗ ꯀꯩꯅꯣ ꯀꯌꯥ ꯀꯌꯥ ꯁꯥꯒꯦ ꯑꯆꯧꯕꯗꯗꯤ ꯁꯨꯝ ꯄꯩꯁꯥꯗꯤ ꯌꯥꯝꯃꯝꯒꯅꯤ ꯑꯗꯣ ꯃꯆꯥꯅ ꯃꯆꯥꯅꯤ ꯑꯗꯣ ꯑꯆꯧꯕꯗꯗꯤ ꯀꯦ ꯖꯤꯗ ꯀꯌꯥ ꯀꯌꯥ ꯁꯥꯗꯣꯏꯅꯣ ꯀꯦ ꯖꯤꯗ ꯆꯥꯝꯃꯉꯥ ꯌꯥꯡꯈꯩ ꯑꯗꯣ ꯆꯥꯝꯃꯉꯥ ꯌꯥꯡꯈꯩ ꯑꯣꯏ ꯇꯥꯔꯒꯗꯤ ꯉꯥꯁꯦ ꯑꯩꯈꯣꯏ ꯀꯩꯅꯣ ꯑꯃ ꯂꯩꯕꯒꯤ ꯁꯣꯝꯗ ꯖꯩꯒ ꯆꯨꯔꯀꯨꯔꯟ ꯑꯝ ꯂꯩꯕꯒꯤꯀꯣ ꯉꯥꯁꯦ ꯉꯥ ꯃꯣꯟ ꯑꯃꯃꯨꯛ ꯂꯧꯒꯦ ꯇꯧꯕꯅꯦꯕꯀꯣ ꯎꯝ ꯃꯣꯟ ꯑꯃ ꯐꯥ ꯀꯩꯅꯣ ꯌꯥꯒꯗ꯭ꯔꯣ ꯉꯥ ꯐꯥꯕ ꯀꯩꯅꯣꯒꯤꯅꯦꯕ ꯍꯌꯦꯡ ꯍꯪꯆꯤꯠꯀꯤꯅꯦꯕꯀꯣ ꯍꯣꯏ ꯌꯥꯅꯤ ꯌꯥꯅꯤ ꯑꯗꯨ ꯀꯩꯅꯣ ꯁꯣꯏꯗꯤ ꯁꯣꯏꯕꯤꯔꯅꯨꯀꯣ ꯁꯤꯁꯦ ꯑꯗꯨꯝ ꯍꯌꯦꯡ ꯍꯥꯡꯆꯤꯠ ꯁꯣꯏꯗꯅ ꯁꯨꯝ ꯑꯩ ꯌꯥꯔꯦꯅ ꯂꯧꯖꯔꯒꯦꯀꯣ ꯑꯗꯨ ꯉꯥꯁꯦ ꯀꯩꯅꯣ ꯇꯧꯕ꯭ꯔꯣ ꯉꯥꯁꯦ ꯃꯆꯤꯟꯖꯥꯛ ꯊꯥꯛꯄꯤ ꯉꯥ ꯑꯣꯏꯗꯣꯏꯔꯣ ꯅꯠꯇ꯭ꯔꯒ ꯁꯨꯝ ꯀꯃꯥꯏꯅ ꯇꯧꯕ ꯉꯥ ꯑꯣꯏꯗꯣꯏꯅꯣ ꯑꯩꯅ ꯂꯥꯛꯑꯒ ꯌꯦꯡ ꯍꯥꯏꯁꯦ ꯑꯩ ꯑꯃꯨꯛ ꯂꯥꯛꯑꯒ ꯉꯥꯗꯨ ꯐꯥꯕꯗꯣ ꯈꯣꯠꯄꯗꯣ ꯃꯇꯝꯗꯣ ꯀꯩꯅꯣ ꯇꯧꯔꯗꯣꯕ ꯑꯗꯨꯗꯨꯅ ꯃꯆꯤꯟꯖꯥꯛ ꯊꯥꯛꯄ ꯉꯥꯁꯤꯗꯅ ꯑꯗꯨꯝ ꯑꯩꯈꯣꯏ ꯑꯗꯨꯝ ꯈꯪꯅꯤꯕ ꯁꯤ ꯉꯥꯗꯣ ꯁꯦꯝꯕ ꯃꯇꯝꯗ ꯁꯤ ꯉꯥꯁꯤꯗꯤ ꯁꯨꯃꯥꯏꯅ ꯇꯧꯕꯅꯤ ꯁꯤ ꯉꯥꯁꯤꯗꯤ ꯁꯤ ꯆꯥꯕꯅꯤ ꯈꯣꯠꯄꯅꯤ ꯑꯗꯨꯝ ꯈꯪꯕ ꯉꯝꯅꯤꯕ ꯑꯗꯨꯗꯨꯅ ꯃꯆꯤꯟꯖꯥꯛ ꯊꯥꯛꯄ ꯉꯥꯁꯤꯅ ꯃꯃꯟꯒ ꯃꯆꯤꯟꯖꯥꯛ ꯊꯥꯛꯇꯕ ꯉꯥꯁꯤ ꯃꯃꯟꯁꯤ ꯈꯦꯠꯅꯕ ꯂꯩꯕ꯭ꯔꯣ ꯑꯣ ꯑꯥ ꯑꯥ ꯑꯗꯣ ꯉꯥꯁꯦ ꯑꯇꯣꯞꯄ ꯀꯔꯤ ꯀꯔꯤ ꯉꯥ ꯃꯈꯟ ꯃꯈꯟꯗꯤ ꯂꯩ

ꯑꯥ ꯑꯣ ꯂꯥꯛꯄ ꯌꯦꯡꯕ ꯍꯣꯏ ꯂꯥꯛꯑꯁꯨ ꯂꯥꯛꯆꯔꯒꯦ ꯑꯗꯣ ꯍꯌꯦꯡ ꯍꯥꯡꯆꯤꯠꯀꯤꯅꯤꯅ ꯑꯗꯣ ꯉꯥꯁꯤꯗꯤ ꯉꯁꯤ ꯑꯩ ꯑꯗꯨꯝ ꯂꯥꯛꯑ ꯃꯇꯨꯡꯗ ꯉꯁꯤ ꯐꯥꯕꯤꯗꯣꯏꯔꯥ ꯅꯠꯇ꯭ꯔꯒ ꯍꯌꯦꯡ ꯐꯥꯕꯤꯗꯣꯏꯔꯣ ꯑꯥ ꯂꯥꯛꯑꯒ ꯐꯥꯕ ꯍꯥꯏꯁꯦ ꯑꯗꯨꯝ ꯑꯩꯒꯤ ꯏꯃꯥꯡꯗ ꯐ꯭ꯔꯦꯁ ꯑꯣꯏꯅ ꯑꯗꯨꯝ ꯄꯤꯕꯤꯔꯒꯦ ꯁꯤꯅꯦꯕ ꯑꯗꯨꯗꯤ ꯑꯥ ꯀꯩꯅꯣ ꯇꯧꯕꯅꯦ ꯑꯗꯨ ꯉꯥꯁꯦ ꯀꯩꯅꯣ ꯇꯧꯋꯦ ꯗꯤꯂꯤꯕꯔꯤꯗꯤ ꯂꯩꯕꯤꯕ꯭ꯔꯥ ꯗꯤꯂꯤꯕꯔꯤ ꯑꯗꯨꯝ ꯗꯤꯂꯤꯕꯔꯤ ꯇꯧꯕꯤꯕ꯭ꯔꯥꯕ ꯑꯥ ꯑꯣ ꯑꯗꯨꯗꯤ ꯑꯗꯨꯝ ꯌꯥꯔꯔꯣꯏꯅꯦ ꯑꯗꯨꯝ ꯂꯥꯛꯑꯒ ꯂꯧꯖꯕ ꯇꯥꯔꯦ ꯑꯗꯨꯗꯤ ꯀꯩꯅꯣ ꯇꯧꯕ ꯉꯥꯁꯦ ꯄꯨꯡ ꯍꯌꯦꯡ ꯍꯥꯡꯆꯤꯠ ꯇꯧꯗꯧꯕ ꯄꯣꯠꯅꯤꯅ ꯍꯌꯦꯡ ꯅꯨꯡꯗꯥꯡ ꯍꯌꯦꯡ ꯅꯨꯡꯗꯥꯡꯒꯨꯝꯕ ꯅꯠꯇ꯭ꯔꯒ ꯍꯌꯦꯡ ꯑꯌꯨꯛ ꯉꯟꯇꯥ ꯍꯌꯦꯡ ꯅꯨꯡꯗꯥꯡꯒꯨꯝꯕ ꯉꯥꯁꯦ ꯐꯥꯗꯣꯛꯄꯤꯔꯝꯃꯣ ꯃꯣꯟ ꯑꯃꯨꯛꯀꯤ ꯆꯥꯡꯒꯤ ꯉꯥꯁꯦ ꯑꯗꯨꯗꯨꯒ ꯍꯌꯦꯡ ꯑꯌꯨꯛ ꯉꯟꯇꯥ ꯑꯗꯨꯝ ꯂꯧꯕ ꯂꯥꯛꯆꯒꯦ ꯍꯥꯏꯗꯤ ꯍꯌꯦꯡ ꯑꯌꯨꯛ ꯉꯟꯇꯥ ꯀꯩꯅꯣ ꯇꯧ ꯁꯤꯖꯤꯟꯅꯗꯧꯕ ꯍꯥꯡꯆꯤꯠ ꯁꯤꯖꯤꯟꯅꯗꯧꯕ ꯄꯣꯠꯅꯤꯅ ꯍꯌꯦꯡ ꯂꯧꯁꯤꯜꯂ ꯊꯝꯕ ꯍꯥꯏꯁꯤ ꯑꯗꯨꯝ ꯄꯠꯊ ꯄꯨꯝꯗꯕ ꯇꯧꯔꯛꯀꯅꯤ ꯑꯗꯨꯗꯨꯅ ꯍꯌꯦꯡ ꯐꯥꯕꯤꯔꯒ ꯍꯥꯡꯆꯤꯠꯀꯤ ꯑꯌꯨꯛ ꯉꯟꯇꯥꯗ ꯂꯥꯛꯑ ꯂꯧꯖꯕ ꯌꯥꯒꯗ꯭ꯔꯥ ꯑꯗꯨ ꯌꯥꯅꯤ ꯑꯗꯨꯝ ꯍꯌꯦꯡꯁꯤ ꯑꯗꯨꯝ ꯑꯩꯁꯨ ꯍꯌꯦꯡꯁꯤ ꯂꯥꯛꯆꯔꯒꯦ ꯍꯌꯦꯡ ꯍꯌꯦꯡ ꯐꯥꯕꯁꯦ ꯀꯔꯝꯀꯥꯟꯗ ꯀꯔꯝꯕ ꯃꯇꯝꯗ ꯐꯥꯕꯤꯒꯅꯤ ꯑꯥ ꯑꯗꯨꯗꯤ ꯀꯩꯅꯣ ꯇꯧ ꯍꯥꯏꯐꯦꯠ ꯁꯨꯝ ꯐꯥꯗꯧꯕ ꯃꯇꯝꯗꯣ ꯍꯥꯏꯐꯦꯠꯇꯪ ꯏꯟꯐꯣꯝ ꯇꯧꯕꯤꯔꯛꯑꯣꯅꯦ ꯑꯗꯨꯗꯨꯒ ꯑꯩꯁꯨ ꯑꯗꯨꯝ ꯂꯥꯛꯆꯔ ꯉꯥꯗꯣ ꯌꯦꯡꯉꯦꯗꯅ ꯑꯗꯨꯗꯨꯒ ꯑꯗꯨꯝ ꯌꯦꯡꯃꯤꯟꯅꯔꯁꯦꯕ ꯎꯝ ꯑꯥ ꯐ꯭ꯔꯤꯖꯇ ꯍꯥꯞꯄ ꯉꯥꯗꯨꯗꯤ ꯀꯩꯅꯣ ꯇꯧꯋꯦ ꯄꯥꯝꯗꯦ ꯐ꯭ꯔꯦꯁ ꯗꯥꯏꯔꯦꯛ ꯐ꯭ꯔꯦꯁꯇꯣ ꯄꯥꯝꯃꯦ ꯑꯗꯨꯝ ꯂꯩꯅꯤꯀꯣ ꯐ꯭ꯔꯦꯁꯇꯨꯁꯨ ꯐ꯭ꯔꯦꯁ ꯐ꯭ꯔꯦꯁꯇꯨ ꯑꯗꯨꯝ ꯂꯩꯅꯤꯀꯣ ꯑꯗꯨ ꯑꯣꯏꯇꯥꯔꯒꯗꯤ ꯍꯌꯦꯡꯁꯦ ꯂꯥꯛꯆꯔꯒꯦ ꯑꯗꯨꯗꯨꯒ ꯌꯦꯡꯉꯁꯦ ꯍꯥꯏꯐꯦꯠ ꯑꯗꯨꯝ ꯏꯟꯐꯣꯝ ꯇꯧꯕꯤꯔꯛꯑꯣ ꯄꯩꯁꯥ ꯅꯨꯡꯁꯥꯁꯨ ꯀꯃꯥꯏꯅ ꯀꯃꯥꯏꯅ ꯇꯧꯕꯗꯣ ꯈꯟꯅꯖꯔꯒ ꯑꯗꯨꯝ ꯂꯥꯛꯆꯔꯒꯦ ꯑꯣ ꯊꯝꯖꯔꯒꯦ ꯕ꯭ꯔꯣ ꯑꯗꯨꯗꯤ